ꯑꯩꯅ ꯂꯩꯀꯥꯏꯗ ꯆꯥꯎꯈꯠꯍꯟꯕꯒꯤ ꯃꯇꯥꯡ ꯑꯃ ꯇꯧꯒꯦꯅ ꯍꯣꯠꯅꯕ ꯃꯇꯝꯗ ꯁꯝꯅ ꯍꯥꯏꯔꯕꯗ ꯏꯟꯇꯔꯅꯦꯠꯇꯣ ꯑꯣꯏꯒꯦꯔꯥ ꯇꯥꯋꯔꯗ ꯆꯥꯎꯈꯠꯍꯟꯒꯦꯅ ꯑꯩꯅ ꯍꯣꯠꯅꯕ ꯃꯇꯝꯗ ꯂꯩꯀꯥꯏꯒꯤ ꯃꯤꯌꯥꯝꯁꯤꯡꯅ ꯑꯩꯕꯨ ꯁꯧꯒꯠꯄꯤꯕ ꯌꯥꯎꯏ ꯑꯗꯨꯕꯨ ꯃꯦꯟꯂꯤ ꯂꯩꯔꯤꯕ ꯃꯤ ꯈꯔꯅ ꯑꯩꯕꯨ ꯍꯟꯊꯅ ꯌꯦꯡꯕ ꯃꯥꯅ ꯇꯧꯔꯤꯁꯤ ꯑꯣꯏꯖꯔꯣꯏ ꯑꯣꯏꯔꯣꯏꯗꯕ ꯊꯕꯛꯅꯤ ꯍꯥꯏꯅ ꯈꯟꯕꯤꯕ ꯑꯃꯁꯨꯡ ꯃꯈꯣꯏꯅ ꯃꯥꯅ ꯇꯧꯔꯤꯕ ꯊꯕꯛꯁꯤꯕꯨ ꯑꯆꯨꯝꯕ ꯇꯧꯔꯛꯀꯗ꯭ꯔꯥ ꯇꯦꯛꯅꯣꯂꯣꯖꯤ ꯑꯃꯁꯨꯡ ꯗꯦꯕ꯭ꯂꯞꯃꯦꯟ ꯑꯣꯏꯔꯛꯀꯗ꯭ꯔꯥ ꯈꯨꯡꯒꯪꯁꯤꯒꯤ ꯍꯥꯏꯅ ꯃꯈꯣꯏꯅ ꯂꯥꯟꯅ ꯑꯩꯉꯣꯟꯗ ꯁꯟꯗꯣꯛꯄꯤꯕ ꯑꯩꯒꯤ ꯐꯠꯇꯕ ꯀꯌꯥ ꯑꯃꯔꯣꯝ ꯃꯈꯣꯏꯅ ꯍꯥꯏꯕꯤꯕ ꯁꯃꯁ꯭ꯌꯥ ꯀꯌꯥ ꯑꯃ ꯊꯦꯡꯅꯩ ꯑꯗꯨꯕꯨ ꯑꯩꯒꯤ ꯑꯩꯅ ꯆꯠꯂꯤꯕ ꯃꯐꯝ ꯑꯗꯨꯗ ꯑꯩ ꯌꯧꯗꯕ ꯌꯥꯗꯦ ꯍꯥꯏꯗꯨꯅ ꯑꯩꯅ ꯇꯦꯛꯅꯣꯂꯣꯖꯤ ꯆꯥꯎꯈꯠꯇꯕ ꯌꯥꯗꯦ ꯗꯤꯕ꯭ꯂꯞꯃꯦꯟ ꯇꯧꯗꯕ ꯌꯥꯗꯦ ꯍꯥꯏꯗꯨꯅ ꯑꯩꯅ ꯑꯩꯒꯤ ꯄꯥꯟꯗꯝ ꯑꯗꯨ ꯊꯨꯡꯅꯕ ꯍꯣꯠꯅꯩ ꯑꯗꯨꯅ ꯃꯔꯝ ꯑꯣꯏꯔꯒ ꯉꯁꯤ ꯑꯩꯒꯤ ꯂꯩꯀꯥꯏ ꯑꯃꯁꯨꯡ ꯈꯨꯡꯒꯪꯗ ꯇꯦꯛꯅꯣꯂꯣꯖꯤꯒꯤ ꯆꯥꯡ ꯑꯁꯤ ꯆꯥꯎꯈꯠꯂꯛꯄꯒꯤ ꯃꯃꯤ ꯑꯁꯨꯝ ꯑꯁꯨꯝ ꯇꯥꯔꯛꯂꯤ